ꯊꯧꯕꯥꯜ ꯖꯤꯂꯥꯗ ꯃꯥꯔꯨ ꯑꯣꯏꯅꯥ ꯅꯥꯠꯀꯤ ꯑꯃꯇ ꯑꯣꯏꯕ ꯐꯨꯔꯨꯞ ꯑꯃꯁꯨꯡ ꯇꯣꯉꯥꯟ ꯇꯣꯉꯥꯟꯕ ꯂꯣꯟ ꯉꯥꯡꯕ ꯀꯥꯡꯂꯨꯞ ꯈꯔ ꯍꯥꯏꯌꯨ ꯍꯥꯏꯕ ꯇꯔꯒꯗꯤ ꯂꯣꯟꯗꯤ ꯃꯅꯤꯄꯨꯔꯤ ꯅꯥꯒꯥ ꯅꯥꯒꯥ ꯉꯥꯡꯕ ꯃꯅꯤꯄꯨꯔꯤ ꯉꯥꯡꯕ ꯑꯗꯨꯒ ꯐꯨꯔꯨꯞꯁꯤꯡ ꯍꯥꯏꯌꯨ ꯍꯥꯏꯕ ꯇꯔꯒꯗꯤ ꯃꯩꯇꯩ ꯃꯩꯇꯩ ꯄꯥꯉꯜ ꯃꯨꯁꯂꯤꯝ ꯍꯥꯏꯔꯒ ꯈꯪꯅꯔꯤꯕ ꯅꯒꯥꯁꯤꯡ ꯈꯔ ꯂꯩꯔꯤ ꯃꯈꯣꯏ ꯑꯃꯒ ꯑꯃꯒ ꯅꯨꯡꯁꯤ ꯆꯅꯅ ꯏꯪꯅ ꯇꯞꯅ ꯈꯨꯟꯗ ꯂꯩꯇꯅ ꯂꯩꯃꯤꯟꯅꯩ ꯅꯒꯥꯁꯤꯡ ꯃꯩꯇꯩꯁꯤꯡ ꯃꯩꯇꯩ ꯄꯥꯉꯜꯁꯤꯡ ꯑꯗꯨꯒ ꯑꯁꯤꯅꯤ ꯍꯣꯏ ꯑꯩꯍꯥꯛꯅ ꯊꯦꯡꯅꯖꯕ ꯇ꯭ꯔꯥꯏꯕꯦꯜ ꯒ꯭ꯔꯨꯞ ꯑꯃ ꯍꯥꯏꯔꯒꯗꯤ ꯅꯒꯥꯁꯤꯡ ꯅꯒꯥꯁꯤꯡ ꯑꯅꯥꯜ ꯍꯥꯏꯔꯤꯕꯁꯤ ꯅꯒꯥꯗ ꯌꯥꯎꯕ ꯇ꯭ꯔꯥꯏꯕꯦꯜ ꯒ꯭ꯔꯨꯞ ꯑꯃꯅꯤ ꯃꯈꯣꯏ ꯂꯩꯕ ꯊꯦꯡꯅꯖꯩ ꯑꯗꯨꯒ ꯂꯦꯡꯒꯨꯋꯦꯖꯀꯤ ꯃꯔꯝ ꯑꯣꯏꯗꯨꯅ ꯑꯃꯗ ꯑꯃꯗ ꯅꯨꯡꯁꯤꯅꯗꯕ ꯆꯦꯟꯖ ꯇꯧꯕ ꯈꯔꯗꯤ ꯎꯕ ꯀꯔꯤ ꯑꯃꯗ ꯑꯗꯨꯅ ꯍꯥꯟꯅ ꯍꯣꯏ ꯑꯃꯒ ꯑꯃꯒ ꯒ꯭ꯌꯥꯟ ꯇꯥꯅꯗꯕꯕꯨꯗꯤ ꯌꯥꯎꯋꯤ ꯑꯗꯨ ꯑꯣꯏꯕ ꯇꯥꯔꯒꯁꯨ ꯅꯨꯡꯁꯤ ꯆꯥꯅꯅ ꯂꯦꯡꯒꯨꯋꯦꯖꯅ ꯄꯜ ꯑꯃ ꯈꯟꯕꯗꯣ ꯑꯣꯏ ꯑꯗꯨꯒꯨꯝꯕꯗꯤ ꯀꯥ ꯍꯦꯟꯅ ꯎꯖꯗꯦ